ꯄꯥꯏꯔꯒꯦ ꯑꯥ ꯍꯜꯂꯣ ꯁꯤ ꯁꯥꯏꯀꯜ ꯌꯣꯟꯕ ꯗꯨꯀꯥꯟꯗꯨꯔꯥ ꯑꯥ ꯑꯗꯨ ꯀꯔꯝꯕ ꯑꯋꯥꯡꯂꯣꯝꯗꯔꯥ ꯃꯈꯥꯔꯣꯝꯗꯔꯥ ꯁꯥꯏꯀꯜ ꯌꯣꯟꯐꯝ ꯅꯣꯏꯒꯤ ꯀꯩꯅꯣꯒꯤ ꯃꯈꯥ ꯊꯪꯕꯒꯤꯁꯦ ꯃꯃꯟꯗꯤ ꯑꯉꯥꯡꯒꯤ ꯒꯥꯔꯤ ꯃꯆꯥ ꯑꯃꯈꯛꯇ ꯌꯦꯡꯒꯦ ꯇꯧꯕꯅꯦ ꯀꯌꯥ ꯀꯌꯥ ꯄꯤꯒꯦ ꯁꯤꯕꯣ

ꯑꯣ ꯁꯥꯏꯀꯜ ꯃꯆꯥꯁꯦ ꯑꯩꯈꯣꯏꯒꯤ ꯍꯥꯟꯅꯒꯤ ꯅꯠꯇꯕ ꯑꯩꯈꯣꯏꯒꯤ ꯑꯅꯧꯕ ꯑꯃ ꯂꯥꯛꯑꯦ ꯉꯁꯥꯏ ꯑꯉꯥꯡꯈꯩꯅꯗꯤ ꯁꯤꯗ ꯌꯥꯎꯕ꯭ꯔꯣ ꯗꯨꯀꯥꯟꯁꯤꯗ ꯑꯅꯧꯕ ꯑꯅꯧꯕ ꯍꯥꯏꯕ ꯑꯅꯧꯕ ꯑꯃ ꯑꯅꯧꯕ ꯁꯥꯏꯀꯜ ꯑꯃ ꯃꯆꯥ ꯑꯃ ꯂꯥꯛꯑꯦ ꯍꯥꯏꯕ ꯑꯉꯥꯡꯒꯤ ꯁꯤꯗ ꯁꯤ ꯗꯨꯀꯥꯟꯁꯤꯗ ꯌꯥꯎꯕ꯭ꯔꯕ

ꯃꯃꯟꯗꯣ ꯍꯥꯏꯐꯦꯠꯇ ꯍꯥꯏꯕꯤꯔꯛꯑꯣ ꯌꯨꯝꯗ ꯄꯥꯎꯗꯣ ꯐꯥꯎꯅꯔ ꯑꯉꯥꯡꯁꯤꯡꯒ ꯇꯥꯟꯅꯅꯕ ꯍꯧꯖꯤꯛꯁꯦ ꯀꯩꯅꯣ ꯑꯩꯈꯣꯏ ꯌꯨꯝꯗ ꯆꯠꯂꯒ ꯑꯉꯥꯡꯈꯩꯒ ꯑꯩꯈꯣꯏꯒꯤ ꯏꯆꯥ ꯅꯨꯄꯥꯈꯩꯒ ꯇꯥꯟꯅꯔꯒ ꯃꯃꯟꯗꯨꯒꯤ ꯄꯩꯁꯥꯗꯨꯒꯤꯁꯨ ꯑꯝꯇ ꯇꯥꯟꯅꯖꯔꯨꯒꯦ ꯑꯗꯨꯒ ꯐꯣꯟꯗꯣ ꯑꯩꯈꯣꯏ ꯁꯣꯝꯗ ꯇꯧꯖꯔꯛꯀꯦ ꯑꯧ ꯑꯣ ꯐꯅꯤ ꯐꯅꯤ ꯑꯗꯨꯗꯤ ꯐꯣꯟ ꯊꯝꯖꯔꯒꯦ ꯀꯌꯥ ꯁꯨꯈ꯭ꯔꯒꯦꯅꯦꯍꯦ